ꯉꯁꯤ ꯅꯣꯡꯃꯥꯏꯖꯤꯡ ꯅꯨꯃꯤꯠꯇ ꯏꯆꯥꯒꯤ ꯁꯨꯇꯤ ꯂꯩꯕ ꯃꯔꯝꯅ ꯂꯣꯛꯇꯥꯛ ꯄꯥꯠꯇ ꯀꯣꯏꯕ ꯆꯠꯄꯗ ꯌꯨꯝꯗꯒꯤ ꯆꯥꯛ ꯏꯁꯤꯡ ꯊꯣꯡꯗꯨꯅ ꯆꯤꯀꯟ ꯏꯔꯣꯟꯕ ꯆꯝꯐꯨꯠ ꯌꯥꯎꯅ ꯃꯌꯥꯝ ꯑꯩꯈꯣꯏ ꯐꯦꯃꯤꯂꯤ ꯏꯆꯥ ꯑꯩꯒꯤ ꯅꯨꯄꯥ ꯑꯩꯒꯤ ꯀꯖꯤꯟ ꯑꯩꯒꯤ ꯁꯤꯁꯇꯔ ꯑꯩꯒꯤ ꯕ꯭ꯔꯥꯗꯔ ꯂꯣꯏꯅꯃꯛ ꯀꯣꯏꯕ ꯆꯠꯂꯤ ꯂꯣꯛꯇꯥꯛꯇ ꯂꯣꯛꯇꯥꯛꯀꯤ ꯐꯖꯔꯕ ꯃꯐꯝꯁꯤꯡꯗꯨ ꯌꯦꯡꯕꯗ ꯑꯁꯨꯛꯀꯤ ꯃꯇꯤꯛ ꯄꯨꯛꯅꯤꯡ ꯍꯨꯕꯒ ꯂꯣꯏꯅꯅ ꯅꯨꯡꯉꯥꯏꯕ ꯐꯥꯎꯏ ꯏꯁꯥꯗ ꯀꯣꯏꯔꯨꯗ꯭ꯔꯕ ꯃꯇꯝ ꯀꯨꯏꯔꯕꯒꯤ ꯇꯨꯡꯗ ꯏꯃꯨꯡ ꯃꯅꯨꯡ ꯄꯨꯂꯞ ꯄꯤꯛꯅꯤꯛ ꯆꯠꯄꯒꯤ ꯅꯨꯡꯉꯥꯏꯕꯁꯤꯗꯤ ꯏꯁ ꯀꯔꯤꯗ ꯍꯪꯉꯨꯔꯒꯦ ꯀꯔꯤꯗ ꯍꯪꯉꯨꯔꯅꯤ ꯑꯁꯨꯛ ꯅꯨꯡꯉꯥꯏꯕ ꯃꯐꯝ ꯏꯁꯤꯡꯅ ꯏꯁꯤꯡꯅ ꯅꯨꯡꯁꯤꯠꯅ ꯁꯤꯠꯄꯗ ꯏꯄꯣꯝ ꯂꯤꯔꯤ ꯂꯤꯔꯤ ꯍꯨꯝꯕ ꯑꯁ ꯈꯪꯗꯦ ꯍꯥꯏꯅꯤꯡꯉꯥꯏ ꯂꯩꯇꯅ ꯅꯨꯡꯉꯥꯏ ꯑꯩꯒꯤ ꯅꯨꯄꯥꯅ ꯑꯩꯒꯤ ꯏꯆꯥꯒ ꯑꯩꯈꯣꯏꯅ ꯑꯗꯨꯗ ꯅꯨꯡꯉꯥꯏꯒꯤꯕ ꯑꯗꯨꯃꯨꯛ ꯅꯨꯡꯉꯥꯏꯕꯝ ꯈꯪꯗꯦ ꯀꯔꯤ ꯍꯥꯏꯒꯗꯕꯅꯣ ꯑꯩꯒꯤ ꯋꯥꯈꯟꯗ ꯑꯗꯨꯕꯨ ꯁꯥꯟꯅꯕ ꯌꯥꯕ ꯁꯥꯟꯅꯔꯕ ꯃꯇꯨꯡꯗ ꯑꯩꯒꯤ ꯏꯃꯨꯡ ꯃꯅꯨꯡꯗꯣ ꯑꯃꯨꯛ ꯍꯤ ꯍꯣꯟꯕ ꯁꯥꯟꯅꯕ ꯑꯗꯒꯤ ꯏꯁꯤꯡꯗ ꯑꯩꯈꯣꯏꯒꯤ ꯍꯩꯀ꯭ꯔꯛ ꯌꯦꯂꯤꯅ ꯆꯤꯡꯕ ꯃꯌꯥꯝ ꯍꯦꯛꯇꯨꯅ ꯍꯤ ꯇꯣꯡ ꯇꯣꯡꯅ ꯏꯁꯤꯡꯗ ꯈꯨꯠꯁꯤꯅ ꯍꯥꯏ ꯍꯥꯏꯗꯨꯅ ꯁꯥꯟꯅꯕ ꯈꯨꯐꯖ ꯑꯃ ꯑꯗꯒꯤ ꯑꯩꯈꯣꯏꯒꯤ ꯑꯇꯣꯞꯄꯗꯒꯤ ꯂꯥꯛꯄ ꯃꯌꯥꯝꯁꯨ ꯀꯌꯥꯗ ꯅꯨꯡꯉꯥꯏꯅ ꯍꯔꯥꯎ ꯍꯔꯥꯎꯅ ꯍꯤ ꯇꯣꯡꯗꯨꯅ ꯏꯁꯤꯡ ꯂꯤꯔꯤ ꯂꯤꯔꯤ ꯅꯨꯡꯁꯤꯠꯅ ꯍꯨꯝꯕꯗ ꯑꯁ ꯑꯁꯨꯛꯀꯤ ꯃꯇꯤꯛ ꯐꯖꯈ꯭ꯔꯦ ꯀꯔꯤ ꯍꯥꯏꯒꯗꯕꯅꯣ ꯍꯥꯏꯕ ꯈꯪꯗꯦ ꯑꯗꯨꯕꯨ ꯑꯩꯈꯣꯏꯒꯤ ꯏꯆꯦꯅ ꯌꯥꯔꯦ ꯉꯥꯏꯍꯥꯛ ꯂꯩꯔꯒ ꯑꯃꯨꯛ ꯂꯥꯛꯑꯣ ꯇꯧꯔꯁꯤ ꯍꯧꯖꯤꯛ ꯑꯃꯨꯛ ꯆꯥꯛ ꯆꯥꯊꯣꯛꯅꯕ ꯇꯧꯔꯁꯤ ꯍꯥꯏꯗꯨꯅ ꯀꯧꯔꯛꯂꯒ ꯑꯩꯈꯣꯏꯒꯩ ꯑꯃꯨꯛ ꯆꯥꯛ ꯆꯥꯅꯕ ꯍꯣꯠꯅꯔꯤ ꯑꯗꯨꯕꯨ ꯅꯨꯡꯁꯤꯠꯁꯤꯒ ꯀꯔꯤꯅꯣ ꯈꯪꯗꯦꯗ ꯍꯥꯏꯐꯝꯁꯦ ꯍꯥꯏꯐꯝ ꯂꯩꯇꯦ ꯑꯁꯨꯛꯀꯤ ꯃꯇꯤꯛ ꯅꯨꯡꯉꯥꯏ ꯑꯩꯒꯤ ꯏꯆꯥꯅ ꯀꯌꯥꯗ ꯍꯔꯥꯎꯖꯕ ꯑꯩꯒꯤ ꯏꯆꯦꯒꯤ ꯃꯆꯥꯒꯩꯅꯒ ꯍꯔꯥꯎ ꯍꯔꯥꯎꯗꯅ ꯆꯦꯟ ꯆꯣꯡꯗꯨꯅ ꯁꯥꯟꯅꯕ ꯑꯗꯒꯤ ꯌꯨꯝꯗꯒꯤ ꯄꯨꯔꯒ ꯆꯠꯂꯤꯕ ꯆꯥꯛ ꯑꯦꯟꯁꯥꯡꯗꯨꯅ ꯀꯌꯥꯒꯤ ꯃꯇꯤꯛ ꯍꯥꯎꯔꯦ ꯅꯤꯡꯊꯝ ꯊꯥꯒꯤ ꯃꯇꯝꯒ ꯑꯣꯏꯕꯅ ꯅꯨꯡꯁꯤꯠꯅ ꯂꯤꯔꯤ ꯂꯤꯔꯤ ꯁꯤꯠꯄꯒ ꯑꯩꯈꯣꯏꯅ ꯏꯔꯣꯟꯕꯒꯤ ꯃꯍꯥꯎ ꯑꯩꯈꯣꯏꯅ ꯄꯨꯔꯤꯕ ꯆꯤꯛꯀꯟ ꯊꯣꯡꯕꯗꯨꯒꯤ ꯃꯍꯥꯎ ꯑꯩꯈꯣꯏ ꯄꯨꯟꯅ ꯏꯟꯖꯣꯏ ꯇꯧꯗꯨꯅ ꯌꯥꯝ ꯅꯨꯡꯉꯥꯏꯅ ꯑꯩꯈꯣꯏ ꯆꯥꯛ ꯆꯥꯃꯤꯟꯅꯔꯤ ꯆꯥꯛꯆꯥ ꯇꯣꯛꯑꯕ ꯃꯇꯨꯡꯗ ꯑꯃꯨꯛ ꯂꯣꯛꯇꯥꯛ ꯃꯌꯥꯏꯗ ꯂꯩꯕ ꯑꯩꯈꯣꯏꯒꯤ ꯌꯨꯝꯒꯤ ꯍꯤꯒꯤ ꯌꯨꯝ ꯑꯗꯒꯤ ꯐꯨꯝꯗ ꯇꯥꯎꯗꯨꯅ ꯂꯩꯔꯤꯕ ꯇꯥꯎꯔꯒ ꯁꯥꯔꯤꯕ ꯌꯨꯝꯁꯤꯡꯗꯨꯗ ꯑꯃꯨꯛ ꯑꯩꯈꯣꯏꯒꯩ ꯆꯥꯛꯆꯥ ꯇꯣꯛꯂ ꯃꯇꯨꯡꯗ ꯑꯃꯨꯛ ꯍꯤ ꯍꯣꯟꯗꯨꯅ ꯇꯣꯡꯉꯒ ꯆꯠꯂꯨꯔꯒ ꯃꯐꯝꯗꯨꯗ ꯑꯩꯈꯣꯏꯒꯤ ꯊꯝꯕꯥꯜ ꯑꯗꯒꯤ ꯍꯩꯀ꯭ꯔꯛ ꯌꯦꯜꯂꯤ ꯑꯗꯒꯤ ꯊꯔꯣ ꯑꯗꯒꯤ ꯇꯥꯎꯗꯨꯅ ꯂꯩꯕ ꯐꯨꯝꯗꯨꯗ ꯍꯧꯔꯤꯕ ꯀꯥꯕꯣ ꯑꯁꯨꯛꯀꯤ ꯃꯇꯤꯛ ꯄꯨꯛꯅꯤꯡ ꯍꯨꯅꯤꯡꯉꯥꯏ ꯑꯣꯏꯅ ꯅꯤꯡꯊꯤꯅ ꯐꯖꯈ꯭ꯔꯦ ꯑꯁꯨꯛ ꯐꯖꯕ ꯃꯐꯝꯁꯤꯕꯨ ꯃꯐꯝ ꯑꯃꯗ ꯂꯩꯔꯝꯒꯅꯤ ꯍꯥꯏꯕ ꯊꯥꯖꯗꯦ ꯑꯁꯨꯛ ꯅꯨꯡꯉꯥꯏꯕ ꯃꯐꯝ ꯑꯁꯤꯕꯨ ꯃꯅꯤꯄꯨꯔ ꯏꯃꯥ ꯅꯪꯒꯤ ꯑꯁꯨꯛ ꯐꯖꯕ ꯄꯥꯠꯁꯤꯕꯨ ꯃꯨꯠꯈꯤꯅꯤ ꯍꯥꯏꯕꯒꯤ ꯄꯥꯈꯠꯄꯁꯨ ꯂꯩꯖꯩ ꯑꯗꯨꯒ ꯑꯃꯨꯛ ꯀꯩꯕꯨꯜ ꯂꯝꯖꯥꯎꯗ ꯁꯉꯥꯏ ꯌꯦꯡꯉꯨꯁꯤ ꯍꯥꯏꯗꯨꯅ ꯀꯩꯕꯨꯜ ꯂꯝꯖꯥꯎ ꯇꯥꯟꯅ ꯑꯃꯨꯛ ꯍꯥꯏꯗꯕꯗ ꯀꯩꯕꯨꯜ ꯂꯝꯖꯥꯎꯒꯤ ꯆꯤꯡꯊꯛꯇꯒꯤ ꯌꯦꯡꯉꯛꯄꯗ ꯑꯣꯟꯊꯣꯛꯅ ꯐꯖꯈ꯭ꯔꯦ ꯄꯥꯠꯁꯦ ꯏꯆꯥꯁꯤꯡꯅ ꯁꯉꯥꯏ ꯌꯦꯡꯉꯦ ꯁꯉꯥꯏ ꯌꯦꯡꯒꯦ ꯍꯥꯏꯕꯗ ꯑꯗꯨꯕꯨ ꯂꯥꯏꯕꯛ ꯊꯤꯕꯗꯤ ꯁꯉꯥꯏꯗꯤ ꯌꯦꯡꯕ ꯐꯪꯉꯛꯇꯔꯦ ꯑꯗꯨꯒ ꯑꯗꯨꯒꯤ ꯆꯤꯡꯗꯨꯗꯒꯤ ꯀꯩꯕꯨꯜ ꯂꯝꯖꯥꯎꯒꯤ ꯆꯤꯡꯊꯛꯇꯒꯤ ꯌꯦꯡꯊꯈꯤꯕꯗ ꯐꯖꯔꯕ ꯂꯣꯛꯇꯥꯛ ꯄꯥꯠꯀꯤ ꯐꯖꯕꯗꯨꯗꯤ ꯑꯁ ꯄꯨꯟꯁꯤꯁꯤꯗ ꯑꯁꯨꯛ ꯐꯖꯕ ꯎꯒꯅꯤ ꯍꯥꯏꯕ ꯊꯥꯖꯗꯦ ꯑꯗꯨꯕꯨ ꯑꯣꯟꯊꯣꯛꯅ ꯐꯖꯈ꯭ꯔꯕ ꯂꯣꯛꯇꯥꯛ ꯏꯃꯥꯁꯤꯕꯨ ꯑꯁ ꯑꯩꯈꯣꯏꯅ ꯃꯥꯡꯍꯟꯈ꯭ꯔꯒꯗꯤ ꯀꯌꯥꯒꯤ ꯃꯇꯤꯛ ꯊꯝꯃꯣꯏ ꯁꯣꯛꯀꯅꯤ ꯀꯔꯤꯅꯣ ꯈꯪꯗꯦꯗ ꯍꯥꯏꯐꯝ ꯈꯪꯗꯦ ꯑꯁꯨꯛꯀꯤ ꯃꯇꯤꯛ ꯐꯖꯕ ꯀꯩꯕꯨꯜ ꯂꯝꯖꯥꯎꯒꯤ ꯐꯖꯕ ꯂꯣꯛꯇꯥꯛ ꯏꯃꯥꯅ ꯐꯖꯕ ꯁꯉꯥꯏꯅ ꯆꯦꯟ ꯆꯣꯡꯗꯨꯅ ꯁꯥꯟꯅꯕꯗꯣ ꯌꯦꯡꯗꯤ ꯌꯦꯡꯖꯅꯤꯡꯕꯅꯤ ꯑꯗꯨꯕꯨ ꯌꯦꯡꯕꯗꯤ ꯐꯪꯉꯛꯇ꯭ꯔꯦ ꯊꯝꯃꯣꯏꯗ ꯑꯄꯦꯟꯕ ꯑꯃꯗꯤ ꯐꯥꯎꯖꯗ꯭ꯔꯦ ꯍꯥꯏꯕꯗꯤ ꯁꯉꯥꯏ ꯎꯕ ꯐꯪꯉꯛꯇ꯭ꯔꯕꯅꯤꯅ ꯃꯊꯪꯗꯗꯤ ꯈꯔ ꯉꯟꯅ ꯆꯠꯂꯒ ꯌꯦꯡꯕ ꯐꯪꯕ ꯑꯣꯏꯖꯒꯦ ꯍꯥꯏꯅ ꯄꯨꯛꯅꯤꯡꯗ ꯈꯜꯂꯒ ꯑꯗꯨꯝ ꯌꯨꯝꯗ ꯍꯜꯂꯛꯑꯦ ꯏꯆꯥꯒꯩꯁꯨ ꯅꯨꯡꯉꯥꯏꯇ ꯅꯨꯡꯉꯥꯏꯇ ꯑꯗꯨꯝ ꯌꯨꯝꯗ ꯍꯜꯂꯛꯑꯦ ꯈꯪꯗꯦꯗ ꯃꯊꯪꯗ ꯐꯖꯅ ꯉꯟꯅ ꯆꯠꯂꯒꯦꯅ ꯈꯟꯖꯔꯤ